ꯊꯦꯡꯕꯨꯗꯤ ꯊꯦꯡꯉꯦ ꯑꯗꯣ ꯂꯝꯁꯨ ꯂꯥꯞꯄꯅꯤꯅ ꯑꯗꯣ ꯌꯥꯔꯒꯗꯤ ꯑꯩꯅ ꯍꯧꯖꯤꯛ ꯇꯧꯖꯔꯤꯕ ꯑꯣꯗꯔꯗꯨ ꯑꯃꯨꯛꯇꯪ ꯌꯨꯝ ꯐꯥꯎꯕꯗꯪ ꯊꯤꯟꯕꯤꯕꯗꯤ ꯌꯥꯒꯗ꯭ꯔꯥ ꯑꯗꯨꯝ ꯌꯥꯔꯒꯗꯤ ꯑꯗꯨꯝ ꯌꯥꯝꯅ ꯅꯨꯉꯥꯏꯖꯒꯅꯤ ꯑꯗꯨꯒ ꯂꯝꯁꯨ ꯑꯗꯨꯝ ꯍꯥꯏꯗꯤ ꯀꯩꯅꯣ ꯄꯥꯠꯁꯣꯏꯗꯒꯤ ꯑꯣꯏꯕꯅꯤꯅ ꯑꯗꯣ ꯌꯥꯔꯒꯗꯤ ꯈꯤꯇꯪ ꯊꯨꯅꯗꯤ ꯇꯧꯕꯤꯌꯨꯀꯣ